ꯑꯩꯒꯤ ꯂꯥꯏꯅꯤꯡꯅ ꯑꯩꯒꯤ ꯈꯨꯟꯅꯥꯏꯕꯨ ꯑꯐꯕ ꯇꯝꯕꯤ ꯍꯥꯏꯕꯗꯤ ꯑꯩꯈꯣꯏꯒꯤ ꯑꯩꯗꯤ ꯃꯨꯁꯂꯤꯝꯅꯤ ꯃꯨꯁꯂꯤꯝꯅꯤꯅ ꯏꯁꯂꯥꯝꯒꯤ ꯑꯐꯕ ꯑꯃꯗꯤ ꯂꯥꯏꯔꯤꯛ ꯂꯥꯏꯁꯨꯗ ꯅꯪ ꯁꯤ ꯇꯧꯔꯒꯗꯤ ꯐꯠꯇꯦ ꯁꯤ ꯇꯧꯔꯒꯗꯤ ꯒꯨꯅꯥꯅꯤ ꯑꯗꯨꯒ ꯍꯨꯔꯥꯟ ꯆꯤꯟꯊꯤꯕ ꯊꯥꯖꯗꯕ ꯀꯌꯥ ꯑꯁꯤ ꯐꯅꯕꯒꯤꯗꯃꯛꯇ ꯌꯥꯝꯅ ꯍꯥꯏ ꯑꯗꯨꯅ ꯑꯩꯈꯣꯏꯒꯤ ꯂꯥꯏꯅꯤꯡꯗꯤ ꯌꯥꯝꯅ ꯐꯩ ꯃꯤ ꯑꯃꯕꯨ ꯐꯅꯕꯒꯤꯗꯃꯛꯇ ꯈꯟꯅꯅꯕ ꯑꯩꯈꯣꯏꯒꯤ ꯃꯧꯔꯨꯕꯤ ꯃꯧꯂꯥꯅ ꯃꯌꯥꯝ ꯑꯃ ꯂꯥꯏꯔꯤꯛ ꯂꯥꯏꯁꯨꯗ ꯄꯨꯛꯅꯤꯡ ꯆꯪꯕ ꯀꯌꯥ ꯑꯃ ꯂꯩꯕꯅ ꯃꯈꯣꯏꯅ ꯑꯩꯈꯣꯏꯕꯨ ꯁꯤ ꯇꯧꯔꯕꯗꯤ ꯐꯠꯇꯦ ꯅꯪ ꯒꯨꯅꯥꯅꯤ ꯍꯌꯦꯡ ꯁꯤꯕꯒꯤ ꯋꯥꯈꯟ ꯍꯜꯂꯨ ꯍꯥꯏꯅ ꯑꯐꯕ ꯀꯌꯥ ꯑꯃ ꯇꯥꯛꯄꯤ ꯑꯗꯨꯒ ꯃꯥꯏꯕ ꯃꯥꯏꯕꯤꯗ ꯊꯥꯖꯗꯕ ꯍꯥꯏꯕꯗꯤ ꯑꯩꯈꯣꯏꯅ ꯃꯥꯏꯕ ꯃꯥꯏꯕꯤꯅ ꯑꯩꯈꯣꯏꯒꯤ ꯃꯤꯠꯇ ꯙꯣꯀꯥ ꯇꯧꯕ

ꯃꯈꯣꯏ ꯃꯈꯣꯏꯒꯤ ꯒꯨꯅꯥꯅꯤ ꯍꯥꯏꯗꯨꯅ ꯑꯩꯈꯣꯏꯅꯁꯨ ꯑꯗꯨꯃꯛ ꯈꯜꯂꯤ